ꯁꯥꯟꯅꯕꯁꯦ ꯑꯩꯈꯣꯏ ꯍꯧꯖꯤꯛꯀꯤ ꯃꯇꯝꯗꯗꯤ ꯁꯥꯟꯅꯕꯁꯦ ꯌꯥꯝ ꯗꯔꯀꯥꯔꯅꯦ ꯁꯥꯟꯅꯕꯁꯤꯅ ꯗꯤꯁꯤꯄ꯭ꯂꯤꯟ ꯃꯤꯒꯤ ꯆꯠꯅ ꯀꯥꯡꯂꯣꯟ ꯊꯛꯁꯤ ꯈꯥꯁꯤ ꯂꯣꯏꯅ ꯁꯥꯟꯅꯕ ꯐꯖꯅ ꯁꯥꯟꯅꯕ ꯃꯤ ꯑꯃꯅ ꯑꯗꯨꯝ ꯎꯠꯄ ꯐꯪꯉꯤ ꯑꯗꯨꯒ ꯁ꯭ꯄꯣꯔꯠꯅ ꯑꯩꯈꯣꯏꯒꯤ ꯂꯝꯗꯝ ꯑꯃꯗꯤ ꯂꯩꯔꯤꯕ ꯀꯟꯇ꯭ꯔꯤ ꯂꯩꯕꯥꯛꯇꯨ ꯃꯁꯛ ꯐꯖꯅ ꯑꯇꯣꯞꯄ ꯀꯟꯇ꯭ꯔꯤꯁꯤꯡ ꯑꯃꯗ ꯑꯇꯣꯞꯄ ꯁ꯭ꯇꯦꯠꯁꯤꯡꯗ ꯃꯁꯛ ꯇꯥꯛꯄ ꯑꯗꯨꯒ ꯁ꯭ꯄꯣꯔꯠꯁꯤꯅ ꯃꯤ ꯈꯨꯗꯤꯡꯃꯛꯁꯦ ꯃꯁꯥ ꯑꯩꯈꯣꯏ ꯁ꯭ꯄꯣꯔꯠ ꯄ꯭ꯂꯦꯌꯔ ꯑꯃꯅ ꯃꯁꯥ ꯑꯩꯈꯣꯏ ꯇꯤꯟꯖꯪ ꯀꯥꯏꯖꯪꯗꯅ ꯅꯥꯗ ꯌꯦꯛꯇꯅ ꯐꯖꯅ ꯂꯩꯕ ꯉꯝꯃꯤ